ꯑꯩꯍꯥꯛꯀꯤ ꯁꯦꯅꯥꯄꯇꯤ ꯖꯤꯜꯂꯥ ꯑꯁꯤꯗꯤ ꯌꯥꯝꯅ ꯍꯣꯡꯂꯛꯈꯤꯕꯅꯤ ꯍꯧꯈꯤꯕ ꯆꯍꯤꯁꯦ ꯑꯁꯤꯗ ꯁꯦꯅꯥꯄꯇꯤ ꯍꯦꯠ ꯀ꯭ꯋꯥꯇꯔꯗ ꯌꯨꯝ ꯑꯆꯧꯕ ꯉꯥꯛꯇ ꯂꯩꯔꯦ ꯕꯖꯥꯔꯁꯨ ꯌꯥꯝꯅ ꯍꯣꯡꯂꯛꯈ꯭ꯔꯦ ꯊꯥꯏꯅ ꯃꯇꯝꯗꯗꯤ ꯑꯗꯨꯝ ꯒ꯭ꯔꯥꯎꯟꯗ ꯕꯖꯥꯔ ꯇꯧꯔꯝꯃꯤ ꯍꯧꯖꯤꯛꯇꯤ ꯅꯨꯄꯤ ꯕꯖꯥꯔ ꯃꯃꯤꯡꯅ ꯑꯐꯦ ꯁꯥꯂꯤꯀꯤ ꯍꯥꯏꯅ ꯃꯔꯨꯏ ꯃꯁꯤꯡ ꯍꯩ ꯑꯗꯨꯒꯨꯝꯕ ꯌꯣꯟꯐꯝ ꯁꯦꯝꯈ꯭ꯔꯦ ꯐꯤꯔꯣꯜꯒꯤ ꯌꯣꯟꯐꯝꯁꯨ ꯑꯗꯨꯝ ꯐꯖꯅ ꯇꯧꯈ꯭ꯔꯦ ꯍꯣꯇꯦꯜꯒꯨꯝꯕꯁꯨ ꯌꯥꯝꯅ ꯂꯩꯈ꯭ꯔꯦ ꯍꯧꯖꯤꯛꯇꯤ ꯐꯨꯠꯕꯣꯜ ꯇꯔꯞꯁꯨ ꯂꯩꯈ꯭ꯔꯦ ꯑꯃꯁꯨꯡ ꯂꯝꯕꯤ ꯆꯠꯍꯟꯅꯤꯡꯉꯥꯏ ꯒꯥꯔꯤ ꯄꯥꯔꯀꯤꯡ ꯂꯣꯐꯨ ꯍꯧꯖꯤꯛ ꯍꯧꯖꯤꯛ ꯁꯦꯝꯂꯒ ꯂꯩꯕꯅꯤ ꯁꯦꯅꯥꯄꯇꯤ ꯖꯤꯜꯂꯥꯁꯦ ꯆꯥꯎꯈꯠꯄ ꯌꯥꯝꯅ ꯊꯨꯕꯅꯦ ꯆꯍꯤ ꯈꯔ ꯃꯇꯨꯡꯗꯗꯤ ꯌꯥꯝꯅ ꯆꯥꯎꯔꯛꯄ ꯖꯤꯜꯂꯥ ꯑꯃ ꯑꯣꯏꯒꯗꯧꯔꯦ ꯑꯩꯍꯥꯛꯀꯤ ꯖꯤꯜꯂꯥ ꯑꯁꯤꯁꯦ ꯃꯅꯤꯄꯨꯔꯗ ꯂꯩꯕ ꯆꯤꯡꯂꯣꯝꯒꯤ ꯖꯤꯜꯂꯥꯁꯤꯡꯗ ꯈ꯭ꯋꯥꯏꯗꯒꯤ ꯌꯥꯝ ꯊꯨꯅ ꯆꯥꯎꯔꯛꯄ ꯖꯤꯜꯂꯥ ꯑꯃ ꯑꯣꯏꯕ ꯃꯥꯜꯂꯦ ꯍꯥꯏꯅ ꯈꯜꯂꯦ ꯁꯦꯟꯃꯤꯠꯂꯣꯟꯁꯨ ꯆꯥꯎꯔꯛꯈ꯭ꯔꯦ ꯀꯔꯕꯥꯔ ꯇꯧꯕ ꯃꯤ ꯉꯥꯛꯇ ꯑꯣꯏꯈ꯭ꯔꯦ ꯁꯦꯜ ꯌꯥꯝ ꯄꯥꯏꯕ ꯃꯤ ꯌꯥꯝꯈ꯭ꯔꯦ ꯑꯗꯨꯒꯤ ꯑꯩꯍꯥꯛꯀꯤ ꯖꯤꯜꯂꯥꯒꯤ ꯁꯦꯟꯃꯤꯠꯂꯣꯟ ꯆꯥꯎꯔꯛꯈ꯭ꯔꯦ